ꯁꯥꯟꯅ ꯈꯣꯠꯅꯕꯗ ꯄꯥꯏ ꯄꯥꯛꯄ ꯑꯃꯁꯨꯡ ꯃꯥꯏꯊꯤꯕ ꯊꯦꯡꯅꯒꯦ ꯍꯥꯏꯔꯕꯗꯤ ꯁꯥꯟꯅꯕ ꯃꯇꯝꯗ ꯑꯃꯅ ꯃꯥꯏ ꯄꯥꯛꯀꯅꯤ ꯑꯃꯅ ꯃꯥꯏꯊꯤꯒꯅꯤ ꯍꯥꯏꯕꯒꯤ ꯋꯥꯈꯜꯂꯣꯟꯁꯦ ꯀꯌꯥ ꯁꯦꯡꯅ ꯑꯩꯈꯣꯏꯒꯤ ꯋꯥꯈꯜꯗ ꯂꯩꯕ ꯇꯥꯔꯕ ꯑꯗꯨ ꯑꯣꯏꯕ ꯇꯥꯔꯒꯗꯤ ꯑꯅꯤꯃꯛ ꯊꯦꯡꯅꯕ ꯉꯝꯒꯅꯤ ꯑꯗꯨꯒ ꯍꯥꯏꯅꯕ ꯑꯃꯁꯨ ꯂꯩ ꯃꯥꯏꯊꯤꯕ ꯍꯥꯏꯁꯦ ꯃꯥꯏ ꯄꯥꯛꯄꯒꯤ ꯌꯨꯝꯕꯤꯅꯤ ꯍꯥꯏꯗꯅ ꯑꯈꯪ ꯑꯍꯩꯁꯤꯡꯅ